ꯑꯩꯍꯥꯛꯀꯤ ꯄꯨꯟꯁꯤꯒꯤ ꯄꯥꯟꯗꯝ ꯑꯁꯦ ꯀꯦꯕꯤꯟ ꯀ꯭ꯔꯨꯅꯤ ꯑꯗꯣ ꯑꯩ ꯐꯪꯅꯕꯗꯤ ꯍꯣꯠꯅꯕ ꯍꯣꯠꯅꯕ ꯇꯥꯏ ꯑꯗꯣ ꯑꯩ ꯁꯤ ꯑꯣꯏꯗ ꯌꯥꯗꯦ ꯍꯥꯏꯕꯗꯤ ꯂꯩꯇꯦ ꯑꯗꯣ ꯑꯩ ꯁꯤꯒꯤꯁꯦ ꯇꯧꯗꯤ ꯌꯥꯝ ꯇꯧꯅꯤꯡꯉꯦ ꯍꯥꯏ ꯇꯥꯔꯦ ꯑꯩꯒꯤ ꯀꯩꯅꯣꯗꯗꯤꯀꯣ ꯑꯩꯅ ꯁꯨꯝ ꯊꯦꯡꯅꯖꯔꯛꯄ ꯃꯤꯁꯤꯡ ꯎꯔꯒ ꯁꯨꯝ ꯑꯩꯅ ꯏꯊꯤꯜ ꯐꯥꯎꯕꯗꯣ ꯇꯧꯅꯤꯡꯕꯒꯤ ꯑꯗꯨꯒ ꯑꯩꯅ ꯁꯤꯒꯤ ꯀꯦꯕꯤꯟ ꯀ꯭ꯔꯨꯒꯤ ꯂꯥꯏꯟꯁꯦ ꯀꯨꯏꯕꯨꯗꯤ ꯀꯨꯏꯔꯦ ꯈꯔ ꯀꯨꯏꯔꯦ ꯈꯜꯂꯛꯄ ꯑꯗꯣ ꯑꯩ ꯍꯧꯖꯤꯛ ꯁꯤꯒꯤꯁꯦ ꯇꯨꯌꯦꯜꯞꯁꯦ ꯍꯦꯛ ꯂꯣꯏꯕꯒ ꯄ꯭ꯔꯤꯄꯤꯌꯥꯔ ꯇꯧꯒꯦꯅ ꯈꯜꯂꯤ ꯑꯦꯕ꯭꯭ꯌꯦꯁꯟꯒꯤ ꯂꯥꯏꯟꯗ ꯆꯪꯒꯦꯅ ꯑꯗꯨꯒ ꯐꯖꯅ ꯇ꯭ꯔꯦꯅꯤꯡ ꯇꯧꯔꯒ ꯁꯤ ꯆꯪꯕꯗ ꯆꯪꯗ꯭ꯔ ꯌꯥꯗ꯭ꯔꯕ ꯗꯣꯀꯨꯃꯦꯟ ꯍꯥꯏꯗꯤ ꯁꯤꯒꯤ